ꯍꯜꯂꯣ ꯎꯝ ꯑꯥ ꯍꯣꯏ ꯌꯥꯒꯅꯤ ꯑꯥ ꯑꯗꯨꯝ ꯀꯔꯤ ꯅꯨꯃꯤꯠꯇꯨ ꯎꯝ ꯄꯨꯡ ꯑꯁꯦ ꯒꯦꯠꯁꯦ ꯑꯌꯨꯛꯀꯤ ꯄꯨꯡ ꯅꯤꯄꯥꯟ ꯑꯗꯨꯗ ꯍꯥꯡꯕꯅꯤ ꯑꯗꯨꯒ ꯇꯥꯏꯃꯤꯡ ꯀ꯭ꯂꯣꯁ ꯇꯧꯕꯒꯤ ꯇꯥꯏꯃꯤꯡꯅ ꯐꯥꯏꯚ ꯄꯤ ꯑꯦꯝꯅꯤ ꯑꯧ ꯌꯥꯒꯅꯤ ꯑꯗꯨꯝ ꯅꯪꯅ ꯑꯁꯤꯒꯤ ꯃꯇꯝꯗ ꯂꯥꯛꯀꯅꯤ ꯍꯥꯏꯕ ꯇꯥꯏꯃꯤꯡꯗꯣ ꯍꯥꯏꯕꯤꯌꯨ ꯑꯗꯨꯒ ꯑꯗꯨꯒꯤ ꯃꯇꯨꯡꯏꯟꯅ ꯑꯩꯅ ꯕꯨꯛ ꯇꯧꯕꯤꯔꯝꯒꯦ ꯕꯨꯛ ꯇꯧꯕꯒꯤ ꯄꯩꯁꯥꯁꯤꯅ ꯄꯔ ꯄꯥꯔꯁꯟꯁꯤ ꯇꯦꯟ ꯔꯨꯄꯤꯁꯅꯤ ꯑꯗꯨꯒ ꯅꯪꯅ ꯅꯪꯒꯤ ꯖꯒꯥꯗꯒꯤ ꯂꯥꯛꯀꯗꯧꯕ ꯑꯣꯏꯔꯗꯤ ꯀꯩꯕꯨꯜ ꯂꯝꯖꯥꯎ ꯃꯐꯝ ꯐꯥꯎꯕ ꯂꯥꯛꯅꯕꯒꯤꯗꯃꯛꯇ ꯑꯣꯇꯣ ꯐꯤꯌꯔꯁꯦ ꯊꯥꯔꯇꯤ ꯂꯧꯕꯅꯤ ꯑꯗꯨ ꯐꯥꯎꯕ ꯅꯪ ꯂꯥꯛꯄꯤꯔꯣ ꯑꯗꯨꯒ ꯑꯩꯅ ꯕꯨꯛ ꯇꯧꯕꯤꯔꯝꯃꯒꯦ ꯅꯪ ꯌꯧꯕ ꯃꯇꯝꯗ ꯑꯩꯉꯣꯟꯗ ꯀꯣꯜ ꯇꯧꯕꯤꯔꯛꯑꯣ ꯑꯗꯨꯒ ꯑꯗꯨꯝ ꯑꯩꯅ ꯒꯥꯏꯠ ꯇꯧꯕꯤꯔꯒꯦ ꯍꯣꯇꯦꯜ ꯍꯣꯇꯦꯜꯒꯨꯝꯕꯁꯤ ꯎꯝ ꯑꯁꯨꯝ ꯅꯪꯅ ꯂꯩꯒꯦ ꯍꯥꯏꯕ ꯇꯥꯔꯒꯗꯤ ꯍꯥꯟꯅ ꯕꯨꯛ ꯇꯧꯅꯉꯥꯏꯅꯤ ꯑꯗꯨꯁꯨ ꯑꯗꯨꯒꯤ ꯃꯇꯥꯡꯁꯨ ꯑꯩ ꯍꯥꯏꯖꯒꯦ ꯄꯔ ꯅꯥꯏꯠꯇ ꯋꯥꯟ ꯊꯥꯎꯖꯟ ꯂꯧꯕꯅꯤ ꯁꯨꯝ ꯅꯪꯅ ꯆꯪꯒꯦ ꯍꯥꯏꯕ ꯃꯇꯝ ꯌꯦꯡꯕ ꯆꯪꯒꯦ ꯚꯤꯖꯤꯠ ꯇꯧꯕ ꯆꯪꯒꯦ ꯍꯥꯏꯕꯀꯥꯟꯗ ꯁꯨꯝ ꯄꯨꯟꯅ ꯕꯨꯛ ꯇꯧꯕ ꯌꯥꯔꯦ ꯌꯥꯏ ꯑꯗꯨꯗꯤ ꯑꯀꯥꯏꯕ ꯀꯩꯁꯨ ꯂꯩꯇꯦ ꯅꯪꯅ ꯂꯥꯛꯑꯒ ꯅꯁꯥꯅ ꯇꯧꯒꯦꯁꯨ ꯌꯥꯏ ꯑꯣꯟꯂꯥꯏꯟꯗ ꯇꯧꯒꯦꯁꯨ ꯌꯥꯏ ꯑꯗꯨꯗꯤ ꯅꯣꯏꯒꯤ ꯑꯄꯥꯝꯕꯅꯤ ꯍꯣꯏ ꯍꯣꯏ ꯊꯦꯡꯛ ꯌꯨ ꯎꯝ